ꯍꯦꯜꯂꯣ ꯑꯥ ꯍꯥꯏꯕꯤꯌꯨ ꯀꯅꯥ ꯑꯣ ꯃꯥꯅꯤ ꯃꯥꯅꯤ ꯑꯥ ꯑꯥ ꯂꯩ ꯂꯩ ꯂꯩꯒꯅꯤ ꯂꯩꯒꯅꯤ

ꯑꯣ ꯍꯣ ꯑꯣ ꯂꯩꯒꯅꯤ ꯂꯩꯒꯅꯤ ꯑꯗꯣ ꯃꯥꯁꯤ ꯐꯤꯁꯦ ꯀ꯭ꯋꯥꯂꯤꯇꯤ ꯐꯤꯁꯦ ꯀ꯭ꯋꯥꯂꯤꯇꯤ ꯃꯈꯜ ꯑꯍꯨꯝ ꯊꯣꯛꯅ ꯂꯩꯒꯅꯦꯕ ꯑꯣ ꯁꯦꯝ ꯁꯥꯏꯖꯇꯣ ꯑꯣꯏꯕ ꯑꯥ ꯀ꯭ꯋꯥꯂꯤꯇꯤ ꯑꯍꯨꯝ ꯊꯣꯛꯅ ꯂꯩ ꯑꯗꯣ ꯀꯔꯝꯕ ꯀ꯭ꯋꯥꯂꯤꯇꯤ ꯄꯥꯝꯕ ꯈꯣꯠꯄ ꯑꯗꯨꯗꯤ ꯑꯗꯨꯝ ꯍꯧꯖꯤꯛ ꯄꯨꯡ ꯑꯍꯨꯝ ꯇꯥꯔꯦ ꯑꯗꯨ ꯑꯣꯏꯔꯒꯗꯤ ꯍꯧꯏ ꯑꯩꯈꯣꯏꯒꯤ ꯗꯨꯀꯥꯟꯁꯦ ꯄꯨꯡ ꯃꯉꯥ ꯃꯉꯥ ꯐꯥꯎꯗꯤ ꯍꯥꯡꯏ

ꯌꯥꯏ ꯌꯥꯏ ꯑꯣꯀꯦ ꯑꯣꯀꯦ ꯑꯣ ꯍꯣꯏ ꯍꯣꯏ ꯌꯥꯅꯤ ꯂꯩꯒꯅꯤ ꯑꯗꯨꯝ ꯍꯣꯏ ꯍꯣꯏ ꯎꯝ ꯑꯣꯀꯦ ꯑꯣꯀꯦ